ꯑꯩꯈꯣꯏꯅ ꯂꯩꯔꯤꯕ ꯃꯐꯝ ꯑꯁꯤꯗ ꯃꯅꯥꯛ ꯅꯛꯄꯗ ꯂꯩꯕ ꯍꯦꯜꯠ ꯁꯦꯟꯇ꯭ꯔ ꯑꯅꯤ ꯂꯩ ꯃꯗꯨꯗꯤ ꯄ꯭ꯔꯥꯏꯃꯥꯔꯤ ꯍꯦꯜꯠ ꯁꯦꯟꯇ꯭ꯔ ꯑꯃꯗꯤ ꯗꯤꯁꯇ꯭ꯔꯤꯛ ꯍꯣꯁꯄꯤꯇꯥꯜꯒꯅꯤ ꯍꯥꯏꯔꯤꯕ ꯍꯦꯜꯠ ꯁꯦꯟꯇ꯭ꯔꯁꯤꯡ ꯑꯁꯤꯗ ꯑꯩꯈꯣꯏꯅ ꯂꯥꯏꯌꯦꯡꯕ ꯆꯪꯒꯦ ꯍꯥꯏꯔꯕꯗꯤ ꯑꯩꯈꯣꯏꯅ ꯉꯟꯅ ꯆꯠꯇꯨꯅ ꯇꯤꯛꯀꯦꯠ ꯀꯛꯄ ꯑꯗꯨꯒ ꯑꯩꯈꯣꯏꯅ ꯑꯃꯨꯛ ꯑꯦꯛꯀꯥꯎꯟꯇꯦꯟꯗ ꯄꯤꯁꯤꯟꯗꯨꯅ ꯉꯥꯏꯍꯥꯛ ꯉꯥꯏꯔꯕ ꯃꯇꯨꯡꯗ ꯑꯩꯒꯤ ꯁꯦꯔꯦꯜ ꯅꯝꯕ꯭ꯔ ꯀꯧꯔꯛꯂꯕ ꯃꯇꯝꯗ ꯑꯩꯅ ꯗꯣꯛꯇ꯭ꯔ ꯃꯅꯥꯛꯇ ꯆꯪꯗꯨꯅ ꯂꯥꯏꯌꯦꯡꯕ ꯍꯧꯏ ꯑꯗꯨꯒ ꯗꯣꯛꯇ꯭ꯔ ꯑꯗꯨꯅ ꯂꯥꯏꯌꯦꯡꯕ ꯂꯣꯏꯔꯕ ꯃꯇꯨꯡ ꯃꯍꯥꯛꯅ ꯏꯔꯛꯄ ꯍꯤꯗꯥꯛꯁꯤꯡ ꯑꯗꯨ ꯐꯥꯔꯃꯥꯁꯤꯗ ꯄꯤꯁꯤꯟꯗꯨꯅ ꯍꯤꯗꯥꯛꯁꯤꯡ ꯑꯗꯨ ꯃꯈꯣꯏꯅ ꯂꯦꯝꯅ ꯄꯤꯕꯤꯔꯛꯏ